ꯍꯜꯂꯣ ꯑꯧ ꯃꯥꯟꯅꯦ ꯀꯗꯥꯏꯗꯒꯤ ꯆꯠꯀꯗꯕꯅꯣ ꯃꯐꯝꯕꯣ ꯑꯣ ꯌꯥꯏ ꯌꯥꯏ ꯀꯩꯁꯨ ꯀꯥꯏꯗꯦ ꯚꯔꯥꯗꯤ ꯑꯩ ꯃꯍꯥꯖꯣꯟ ꯑꯩꯒꯤ ꯀꯩꯒ ꯉꯥꯡꯅ ꯑꯥ ꯑꯥ ꯑꯥ ꯆꯠꯄꯗꯤ ꯌꯥꯏꯌꯦ ꯑꯗꯨ ꯅꯣꯏ ꯀꯩꯗꯧꯉꯩ ꯆꯠꯁꯦ ꯍꯥꯏꯕꯅꯣ ꯑꯗꯨ ꯅꯪꯅ ꯍꯥꯏꯔꯛꯑꯣ ꯑꯩꯈꯣꯏ ꯑꯗꯨꯝ ꯂꯥꯛꯀꯗꯕꯅꯦ ꯑꯥ ꯑꯥ ꯌꯥꯔꯦ ꯌꯥꯔꯦ ꯑꯗꯨꯕꯨꯗꯤ ꯌꯥꯔꯦ ꯀꯩꯁꯨ ꯀꯥꯏꯕ ꯂꯩꯇꯦ ꯑꯗꯨꯒ ꯒꯥꯔꯤꯒꯤ ꯆꯥꯔꯖꯁꯦ ꯆꯠꯄ ꯅꯨꯃꯤꯠꯇꯨꯗ ꯇ꯭ꯔꯥꯐꯤꯛ ꯖꯥꯝꯒꯨꯝꯕ ꯀꯩꯒꯨꯝꯕ ꯈꯔ ꯑꯃ ꯑꯃ ꯑꯣꯏꯔꯗꯤ ꯚꯔꯥꯁꯤ ꯈꯤꯇꯪ ꯍꯥꯏꯒꯠꯂꯛꯄꯁꯨ ꯌꯥꯏꯀꯣ ꯑꯗꯣ ꯑꯗꯨꯁꯨ ꯍꯥꯟꯅ ꯍꯥꯏꯅꯍꯧꯁꯦꯕ ꯑꯗꯨ ꯅꯁꯥꯅ ꯈꯤꯇꯪ ꯒ꯭ꯌꯥꯟꯗꯣ ꯑꯣꯏꯕꯤꯌꯣꯕ ꯑꯗꯨꯒ ꯆꯠꯀꯗꯧꯔꯤꯁꯤ ꯃꯣꯏꯔꯥꯡꯗꯅꯤ ꯍꯥꯏꯕ ꯅꯠꯇ꯭ꯔꯣ ꯑꯗꯨ ꯀꯌꯥꯝ ꯀꯨꯏꯅ ꯂꯩꯒꯗꯕꯅꯣ ꯑꯗꯨꯒ ꯊꯝꯃꯝꯕꯒ ꯍꯜꯂꯛꯀꯗꯕ꯭ꯔꯥ ꯑꯗꯨꯒ ꯀꯣꯏꯕ ꯈꯣꯠꯄ ꯑꯥ ꯃꯤ ꯃꯔꯤ ꯑꯉꯥꯡ ꯌꯥꯎꯔꯗꯤ ꯃꯤ ꯃꯉꯥ ꯑꯉꯥꯡ ꯑꯃꯒꯨꯝꯕ ꯌꯥꯎꯕꯗꯤ ꯌꯥꯒꯅꯤ ꯑꯗꯣ ꯑꯥ ꯃꯤ ꯃꯔꯤꯗꯒꯤ ꯍꯦꯟꯅ ꯀꯦꯄꯥꯁꯤꯇꯤꯗꯤ ꯑꯣꯏꯗꯦꯕ ꯑꯩꯈꯣꯏ ꯇꯦꯛꯁꯤꯁꯤꯗꯤ ꯑꯥ ꯑꯥ ꯑꯗꯨꯅ ꯅꯣꯏ ꯃꯤ ꯀꯌꯥ ꯑꯣꯏꯗꯣꯏꯅꯣ ꯑꯥ ꯑꯗꯨꯗꯤ ꯈꯔ ꯍꯥꯞꯇꯕ ꯌꯥꯔꯣꯏꯅꯦ ꯑꯗꯣ ꯑꯩ ꯃꯍꯥꯖꯣꯟꯗꯨꯒꯅꯦ ꯄꯥꯎꯗꯨ ꯐꯖꯅ ꯐꯥꯎꯅꯕꯤꯔꯣ ꯑꯗꯨꯒ ꯑꯩꯉꯣꯟꯗ ꯃꯈꯥ ꯇꯥꯕꯗꯨꯗꯤ ꯍꯥꯏꯔꯛꯑꯣ ꯑꯗꯨꯒ ꯑꯗ ꯑꯩꯈꯣꯏꯗꯤ ꯍꯥꯟꯅ ꯑꯩꯈꯣꯏꯅ ꯆꯠꯄꯗꯤ ꯑꯗꯨꯝ ꯗ꯭ꯔꯣꯞ ꯇꯧꯔꯝꯃꯒ ꯁꯠ ꯔꯤꯇꯔꯟ ꯂꯥꯛꯄꯅꯦꯕ ꯑꯗꯣ ꯅꯪꯒꯤꯗꯨꯗꯤ ꯉꯥꯏꯕ ꯍꯥꯏꯕ ꯑꯃꯃꯨꯛ ꯌꯥꯎꯔꯦ ꯑꯗꯒꯤ ꯃꯤꯁꯨ ꯍꯦꯜꯂꯦ ꯅꯪꯒꯤꯗꯣ ꯑꯩꯈꯣꯏꯒꯤꯗꯤ ꯃꯤ ꯃꯔꯤ ꯑꯗꯨꯝ ꯀꯦꯄꯥꯁꯤꯇꯤꯗ ꯆꯠꯀꯗꯧꯕꯅꯦꯕ ꯑꯗꯣ ꯅꯣꯏꯗꯣ ꯃꯤ ꯑꯅꯤꯃꯨꯛ ꯍꯦꯜꯂꯒꯗꯤ ꯀꯩꯒꯨꯝꯕ ꯄꯨꯂꯤꯁ ꯀꯨꯝꯕ ꯊꯦꯡꯅꯔꯁꯨ ꯑꯗꯨꯒꯤ ꯑꯥ ꯄ꯭ꯔꯣꯕ꯭ꯂꯦꯝ ꯑꯣꯏ ꯑꯗꯨꯒꯤ ꯄꯩꯁꯥ ꯇꯦꯛꯁ ꯈꯔꯁꯨ ꯗꯔꯀꯥꯔ ꯂꯥꯛꯀꯅꯦꯕ ꯑꯗꯨꯅ

ꯑꯗꯨ ꯑꯥꯗ ꯀꯨꯏꯅ ꯂꯩꯔꯒꯗꯤ ꯈꯔ ꯀꯩꯗꯧꯒꯅꯤ ꯑꯗꯣ ꯄꯨꯡ ꯃꯨꯛꯇꯤ ꯑꯗꯨꯝ ꯑꯩꯅ ꯑꯗꯨꯝ ꯑꯦꯖꯦꯁ ꯇꯧꯕ ꯌꯥꯒꯅꯦꯕ ꯑꯗꯒꯤ ꯍꯦꯟꯅ ꯀꯨꯏꯅ ꯂꯩꯔꯗꯤ ꯑꯃꯨꯛ ꯅꯨꯡꯉꯥꯏꯇꯦꯕ ꯑꯗꯨꯅꯅꯦ ꯑꯗꯨꯗꯤ ꯍꯣꯔꯦꯟ ꯅꯣꯏ ꯆꯠꯀꯗꯕ ꯃꯤꯁꯤꯡꯗꯨꯒ ꯇꯥꯟꯅꯔꯒ ꯍꯣꯔꯦꯟ ꯑꯗꯨꯝ ꯐꯖꯅ ꯀꯩꯗꯧꯔꯁꯨ ꯌꯥꯅꯤ ꯑꯩ ꯑꯗꯨꯝ ꯍꯣꯏ ꯑꯩꯁꯨ ꯈꯔꯗꯤ ꯃꯇꯦꯡ ꯑꯗꯨꯝ ꯄꯥꯡꯕꯤꯔꯒꯦ ꯑꯗꯨꯒ ꯀꯨꯏꯅ ꯄꯪꯀꯨꯏꯗꯤ ꯀꯨꯏꯔꯣꯏꯁꯦꯕꯀꯣ ꯃꯊꯪ ꯑꯃꯨꯛ ꯀꯔꯤ ꯃꯤꯅ ꯑꯣꯟꯂꯥꯏꯟ ꯕꯨꯛꯀꯤꯡ ꯑꯌꯥꯝꯕ ꯑꯣꯏꯕꯅꯤꯅ ꯅꯣꯏ ꯑꯃꯨꯛ ꯊꯝꯃꯝꯃꯒ ꯑꯃꯨꯛ ꯆꯠꯀꯗꯧꯕꯅꯦꯕ ꯑꯗꯨꯅ ꯃꯍꯥꯖꯣꯟꯅ ꯌꯥꯔꯣꯏꯕ ꯍꯣꯏ ꯌꯥꯝ ꯊꯨꯅ ꯑꯗꯨꯝ ꯄꯨꯡꯃꯨꯛꯇꯤ ꯑꯦꯖꯦꯁ ꯇꯧꯅꯔꯁꯦ ꯑꯗꯨꯒ ꯊꯨꯅ ꯍꯜꯂꯛꯇꯕ ꯌꯥꯔꯣꯏꯑꯕ ꯅꯣꯏ ꯃꯐꯝꯗ ꯑꯃꯨꯛ ꯑꯩꯈꯣꯏ ꯗ꯭ꯔꯣꯞ ꯇꯧꯔꯝꯗꯕ ꯌꯥꯔꯣꯏꯕ ꯑꯣ ꯐꯔꯦ ꯑꯗꯨꯗꯤ ꯅꯣꯏ ꯍꯌꯦꯡ ꯍꯥꯏꯕꯅꯤ ꯊꯝꯃꯣ ꯐꯔꯦ ꯐꯔꯦ ꯑꯥ ꯑꯗꯨꯃꯥꯏꯅ ꯇꯧꯔꯁꯦ ꯑꯗꯨꯗꯤꯀꯣ ꯑꯥ ꯑꯥ